ꯚꯥꯔꯠꯇ ꯂꯩꯔꯤꯕ ꯍꯦꯜꯠ ꯀ꯭ꯌꯔ ꯁꯤꯁꯇꯦꯝ ꯑꯁꯤ ꯑꯇꯣꯞꯄ ꯆꯥꯎꯈꯠꯂꯕ ꯂꯩꯕꯥꯛꯁꯤꯡꯒ ꯆꯥꯡꯗꯝꯅꯕꯗꯗꯤ ꯌꯥꯝꯅ ꯅꯣꯞꯄꯤ ꯍꯥꯏꯅ ꯑꯩꯅ ꯈꯜꯂꯤ ꯃꯔꯝꯗꯤ ꯑꯩꯈꯣꯏ ꯚꯥꯔꯠꯇꯗꯤ ꯁ꯭ꯔꯀꯥꯔꯒꯤ ꯍꯣꯁꯄꯤꯇꯥꯜ ꯑꯃꯗꯤ ꯄ꯭ꯔꯥꯏꯕꯦꯠ ꯀ꯭ꯂꯤꯅꯤꯛꯁꯤꯡꯒꯤ ꯈꯦꯅꯕ ꯌꯥꯝꯅ ꯂꯩ ꯁ꯭ꯔꯀꯥꯔꯒꯤ ꯍꯣꯁꯄꯤꯇꯥꯜꯗ ꯑꯋꯥꯠꯄꯒꯤ ꯑꯋꯥꯠꯄ ꯉꯥꯛꯇꯅꯤ ꯈꯨꯗꯝ ꯑꯣꯏꯅ ꯍꯥꯏꯔꯕꯗ ꯗꯣꯛꯇ꯭ꯔ ꯑꯐꯕ ꯃꯔꯝ ꯆꯥꯅ ꯂꯩꯇꯕ ꯑꯅꯥꯕꯅ ꯍꯤꯞꯅꯅꯕ ꯕꯦꯠꯁꯤꯡ ꯁꯨꯅ ꯂꯩꯇꯕ ꯍꯨꯏꯜ ꯆꯤꯌ꯭ꯔ ꯃꯔꯥꯡ ꯀꯥꯏꯗꯕ ꯍꯣꯁꯄꯤꯇꯥꯜ ꯇꯣꯏꯂꯦꯠ ꯑꯃꯗꯤ ꯀꯥꯆꯤꯟ ꯀꯣꯏꯌꯥꯗ ꯑꯃꯣꯠꯄ ꯑꯣꯏꯕ ꯍꯥꯏꯖꯤꯅꯤꯡ ꯑꯣꯏꯗꯕ ꯄꯦꯁꯣꯟꯅ ꯑꯅꯥꯕ ꯌꯦꯡꯅꯕ ꯍꯣꯠꯅꯕꯗ ꯀ꯭ꯌꯨ ꯁꯥꯡꯅ ꯁꯥꯡꯅ ꯂꯦꯞꯅꯕ ꯃꯔꯃ ꯑꯣꯏꯔꯒ ꯑꯋꯥꯕ ꯊꯦꯡꯅꯕ ꯑꯦꯝꯕꯨꯂꯦꯟꯁ ꯃꯔꯝ ꯆꯥꯅ ꯂꯩꯇꯕ ꯑꯁꯤꯒꯨꯝꯕ ꯀꯌꯥ ꯑꯁꯤ ꯂꯩꯕꯅ ꯑꯋꯥꯕ ꯀꯌꯥ ꯚꯥꯔꯠꯀꯤ ꯄ꯭ꯔꯥꯖꯥꯁꯤꯡꯅ ꯃꯥꯏꯌꯣꯛꯅꯔꯤ ꯑꯗꯨꯕꯨ ꯄ꯭ꯔꯥꯏꯕꯦꯠ ꯀ꯭ꯂꯤꯅꯤꯛ ꯑꯃꯗꯤ ꯑꯇꯣꯞꯄ ꯂꯝꯒꯤ ꯍꯣꯁꯄꯤꯇꯥꯜꯁꯤꯡꯗꯗꯤ ꯑꯁꯤꯒꯨꯝꯕ ꯈꯨꯗꯣꯡ ꯆꯥꯗꯕ ꯑꯁꯤ ꯂꯩꯇꯦ ꯑꯗꯨꯕꯨ ꯂꯥꯏꯔꯕ ꯃꯆꯥꯁꯤꯡꯅ ꯄ꯭ꯔꯥꯏꯕꯦꯠ ꯀ꯭ꯂꯤꯅꯤꯛ ꯅꯠꯇ꯭ꯔꯒ ꯑꯇꯣꯞꯄ ꯂꯝꯗ ꯆꯠꯇꯨꯅ ꯂꯥꯏꯌꯦꯡꯅꯕ ꯄꯩꯁꯥ ꯂꯩꯇꯕꯅ ꯃꯔꯝ ꯑꯣꯏꯔꯒ ꯑꯋꯥꯕ ꯀꯌꯥ ꯃꯥꯏꯌꯣꯛꯅꯩ ꯀꯌꯥ ꯑꯃ ꯊꯦꯡꯅꯩ ꯁ꯭ꯔꯀꯥꯔꯒꯤ ꯍꯣꯁꯄꯤꯇꯥꯜꯗ ꯂꯩꯔꯤꯕ ꯑꯋꯥꯠꯄꯁꯤꯡꯗ ꯚꯥꯔꯠ ꯁ꯭ꯔꯀꯥꯔꯅ ꯊꯣꯏꯗꯣꯛ ꯍꯦꯟꯗꯣꯛꯅ ꯃꯤꯠꯌꯦꯡ ꯆꯪꯍꯟꯅꯤꯡꯏ ꯍꯥꯏꯅ ꯍꯥꯏꯖꯒꯦ